ꯑꯩꯍꯥꯛꯀꯤ ꯏꯅꯥꯎ ꯅꯨꯄꯥ ꯑꯃ ꯅꯥꯕ ꯃꯥꯏꯒꯔꯦꯟ ꯅꯥꯕꯗ ꯗꯥꯏꯔꯤ ꯑꯃ ꯊꯝꯃꯒ ꯃꯍꯥꯛꯀꯤ ꯀꯣꯛ ꯆꯤꯛꯄ ꯈꯣꯠꯄꯗ ꯏꯁꯤꯜꯂꯤ ꯀꯝꯗꯧꯅ ꯀꯝꯗꯧꯅ ꯐꯥꯎꯕꯒꯦ ꯃꯥꯒꯤ ꯆꯠꯄ ꯈꯣꯠꯄ ꯑꯅꯥ ꯑꯌꯦꯛ ꯀꯝꯗꯧꯕꯒꯦ ꯍꯥꯏꯅ ꯗꯥꯏꯔꯤꯗ ꯏꯁꯤꯜꯂꯒ ꯍꯣꯁꯄꯤꯇꯥꯜ ꯄꯩꯁꯥꯁꯨ ꯄꯥꯏꯗꯝꯅꯤꯅ ꯃꯃꯥ ꯃꯄꯥꯅꯁꯨ ꯌꯥꯝ ꯐꯖꯅ ꯅꯤꯡꯊꯤꯅꯤꯉꯥꯏꯅ ꯁꯦꯟꯅꯖꯗꯕ ꯑꯌꯨꯛ ꯍꯧꯒꯠꯂꯒ ꯀꯣꯏꯕꯗꯒꯤꯗꯤ ꯃꯃꯥ ꯃꯄꯥꯅꯁꯨ ꯊꯤꯕꯤꯗꯦ ꯐꯖꯅꯁꯨ ꯇꯧꯕꯤꯗꯦ ꯑꯗꯨꯅ ꯃꯍꯥꯛꯀꯤ ꯂꯥꯌꯦꯡꯅꯉꯥꯏꯒꯤꯗꯃꯛꯇ ꯗꯥꯏꯔꯤ ꯑꯃ ꯊꯝꯃꯒ ꯏꯁꯤꯜꯂꯤ ꯃꯀꯣꯛ ꯆꯤꯛꯏ ꯀꯝꯗꯧꯏ ꯀꯝꯗꯧꯏ ꯃꯥ ꯀꯃꯥꯏꯅ ꯅꯥꯏ ꯍꯥꯏꯗꯣ ꯏꯁꯤꯜꯂꯒ ꯊꯝꯃꯤ ꯑꯅꯛꯄ ꯗꯣꯛꯇꯔꯗ ꯆꯠꯂꯒ ꯍꯪꯉꯒ ꯐꯔꯃꯁꯤꯗꯒꯤ ꯍꯤꯗꯥꯛ ꯂꯧꯔꯒ ꯆꯥꯍꯟꯕ ꯈꯣꯠꯍꯟꯕ ꯇꯧꯅꯉꯥꯏꯒꯤ ꯍꯣꯠꯅꯔꯤ